ꯍꯜꯂꯣ ꯀꯔꯤ ꯍꯥꯏꯌꯣ ꯇꯥꯏꯑꯦ ꯀꯔꯤ ꯇꯥꯛꯄꯤ

ꯀꯛꯆꯤꯡ ꯑꯗꯨꯝ ꯃꯅꯤꯄꯨꯔꯗ ꯄꯥꯡꯊꯣꯛꯏꯕ ꯐꯦꯁꯇꯤꯚꯦꯜ ꯑꯗꯨꯝ ꯌꯥꯎꯁꯪ ꯆꯩꯔꯥꯎꯕ ꯅꯤꯉꯣꯜ ꯆꯥꯀꯧꯕ ꯑꯗꯨꯝ ꯃꯅꯤꯄꯨꯔꯗ ꯄꯥꯡꯊꯣꯛꯏꯕ ꯄꯨꯅꯃꯛ ꯃꯩꯇꯩꯒꯤ ꯆꯠꯅꯕꯤ ꯃꯌꯥꯝꯁꯦ ꯑꯗꯨꯝ ꯀꯛꯆꯤꯡꯗꯁꯨ ꯑꯗꯨꯝ ꯇꯧꯏ ꯇꯣꯉꯥꯟꯕ ꯑꯃ ꯂꯩꯇꯦ ꯑꯩꯈꯣꯏꯅ ꯍꯣꯏ ꯌꯥꯎꯁꯪ ꯅꯤꯉꯣꯜ ꯆꯥꯀꯧꯕ ꯍꯥꯏꯁꯦ ꯑꯩꯈꯣꯏ ꯁꯤꯗ ꯌꯥꯝꯅ ꯄꯥꯝꯅ ꯄꯥꯡꯊꯣꯛꯄ ꯍꯔꯥꯎ ꯀꯨꯝꯍꯩ ꯃꯈꯜꯅꯤ ꯌꯥꯎꯁꯪꯗꯅ ꯑꯉꯥꯡ ꯃꯉꯩꯁꯦ ꯑꯩꯈꯣꯏꯒꯤ ꯁꯦꯟꯈꯥꯏ ꯇꯧꯕ ꯐꯤ ꯑꯍꯟꯕ ꯁꯦꯠꯂꯒ ꯄꯨꯖꯥ ꯇꯧꯔꯒ ꯌꯥꯎꯁꯪ ꯑꯍꯧꯕ ꯅꯨꯃꯤꯠꯇ ꯁꯪ ꯃꯆꯥ ꯑꯃ ꯃꯩ ꯊꯥꯕ ꯑꯗꯨꯒ ꯃꯩꯗꯨꯗ ꯐꯤꯔꯥꯜ ꯀꯠꯄ ꯐꯤꯔꯥꯜꯗꯨꯒꯤ ꯇꯥꯡꯒꯣꯏꯗꯨ ꯁꯤꯟꯗꯨꯔ ꯑꯣꯏꯅ ꯅꯝꯃꯒ ꯑꯩꯈꯣꯏ ꯉꯁꯤꯗꯒꯤ ꯐꯠꯇꯕ ꯂꯣꯏꯅ ꯀꯣꯛꯑꯕꯅꯦ ꯑꯩꯈꯣꯏꯁꯦ ꯑꯁꯦꯡꯕ ꯑꯣꯏꯔꯕꯅꯦ ꯍꯥꯏꯕꯒꯤ ꯋꯥꯈꯜꯗ ꯑꯗꯣ ꯌꯨꯝ ꯌꯨꯝꯗ ꯆꯪꯉꯒ ꯀꯩꯅꯣ ꯇꯧꯕ ꯄꯩꯁꯥ ꯈꯥꯏꯕ ꯑꯗꯩ ꯌꯨꯝꯒꯤ ꯃꯤꯁꯤꯡꯗꯨꯅꯁꯨ ꯍꯔꯥꯎ ꯍꯔꯥꯎꯟ ꯀꯨꯝꯗꯨꯒꯤ ꯑꯉꯥꯡ ꯃꯈꯩꯗꯨꯒꯤ ꯆꯥꯛꯆꯥ ꯍꯩꯖꯥꯅꯕ ꯍꯔꯥꯎ ꯅꯨꯉꯥꯏꯅ ꯀꯨꯝꯗꯨꯃ ꯂꯩꯅꯉꯥꯏꯒꯤ ꯑꯩꯈꯣꯏ ꯑꯩꯈꯣꯏ ꯈꯨꯗꯤꯡꯃꯛ ꯍꯔꯥꯎ ꯅꯨꯡꯉꯥꯏꯅ ꯂꯩꯃꯤꯟꯅꯔꯉꯥꯏꯒꯤ ꯋꯥꯈꯜꯗ ꯊꯥꯖꯕꯒ ꯂꯣꯏꯅꯅ ꯍꯔꯥꯎ ꯍꯔꯥꯎꯅ ꯄꯩꯁꯥ ꯉꯝꯖꯕ ꯄꯩꯁꯥ ꯂꯨꯄꯥ ꯅꯤꯉꯣꯜ ꯆꯥꯀꯧꯕꯗꯨꯁꯨ ꯍꯣꯏ ꯑꯩꯈꯣꯏ ꯁꯤꯗꯗꯤ ꯅꯤꯉꯣꯜ ꯆꯥꯀꯧꯕꯁꯦ ꯌꯥꯝ ꯄꯥꯝꯅꯩ ꯅꯤꯉꯣꯜꯁꯤꯡ ꯍꯥꯏꯗꯤ ꯌꯨꯝꯗꯒꯤ ꯃꯌꯨꯝ ꯄꯥꯟꯈꯤꯕ ꯃꯇꯨꯡꯗꯒꯤ ꯃꯄꯥꯝꯗ ꯆꯠꯂꯒ ꯅꯨꯉꯥꯏꯅ ꯍꯔꯥꯎꯅ ꯆꯠ ꯐꯪꯗꯕ ꯅꯤꯉꯣꯜꯁꯤꯡꯁꯨ ꯅꯤꯉꯣꯜ ꯆꯥꯀꯧꯕ ꯌꯧꯔꯛꯑꯗꯤ ꯃꯄꯥꯝꯗ ꯆꯠꯂꯒ ꯃꯕꯨꯡ ꯃꯧꯄꯥꯁꯤꯡꯒ ꯍꯔꯥꯎ ꯇꯌꯥꯝꯅ ꯆꯥꯛ ꯆꯥꯅꯔꯨꯔꯅꯤ ꯍꯥꯏꯕꯒꯤ ꯍꯔꯥꯎꯕꯗꯨ ꯑꯗꯨꯗ ꯃꯌꯥꯝ ꯍꯥꯏꯗꯤ ꯅꯨꯡꯁꯤꯅꯅ ꯑꯩꯈꯣꯏ ꯂꯩꯃꯤꯟꯅꯩ ꯍꯥꯏꯕꯗꯣ ꯑꯗꯨ ꯎꯠꯄ ꯃꯕꯨꯡꯁꯤꯡ ꯑꯗꯒꯤ ꯃꯅꯃꯁꯤꯡ ꯑꯗꯨꯅꯁꯨ ꯅꯨꯡꯁꯤ ꯅꯨꯡꯁꯤꯅ ꯆꯥꯛ ꯄꯤꯖꯔꯤ ꯑꯗꯩ ꯑꯩꯈꯣꯏꯁꯦ ꯅꯨꯡꯁꯤꯕꯤꯔꯤ ꯑꯩꯈꯣꯏꯁꯨ ꯏꯕꯨꯡꯁꯤꯡꯒ ꯍꯔꯥꯎ ꯇꯌꯥꯝꯅ ꯆꯥꯛ ꯆꯥꯃꯤꯅꯕ ꯐꯪꯏꯒ ꯍꯥꯏꯕꯒꯤ ꯅꯨꯉꯥꯏꯕ ꯑꯗꯨꯝꯕ ꯏꯆꯦꯜ ꯑꯃ ꯁꯤꯒꯤ ꯀꯨꯝꯍꯩꯁꯤꯅ ꯎꯠꯂꯤ ꯍꯥꯏꯕꯗꯤ ꯐꯦꯁꯇꯤꯚꯦꯜ ꯑꯣꯞꯄꯒꯤ ꯍꯔꯥꯎ ꯀꯨꯨꯝꯍꯩ ꯃꯌꯥꯝ ꯑꯃꯗꯤ ꯂꯩꯕꯅꯤ ꯑꯗꯨꯗ ꯆꯩꯔꯥꯎꯕ ꯆꯩꯔꯥꯎꯕ ꯍꯥꯏꯁꯤꯁꯨ ꯑꯩꯈꯣꯏ ꯁꯤꯗ ꯀꯨꯝ ꯑꯃꯒꯤ ꯑꯍꯥꯟꯕ ꯐꯦꯁꯇꯤꯚꯦꯜꯅꯦ ꯍꯥꯏꯗꯣꯏꯔ ꯁꯖꯤꯕꯨ ꯆꯩꯔꯥꯎꯕ ꯍꯥꯏꯅ ꯀꯨꯝ ꯑꯃꯒꯤ ꯑꯍꯧꯕꯁꯦ ꯑꯩꯈꯣꯏ ꯃꯩꯇꯩꯒꯤꯗꯤ ꯁꯤꯖꯤꯕꯨꯗꯒꯤ ꯍꯧꯕꯅꯤꯅ ꯁꯖꯤꯕꯨꯁꯤꯅ ꯑꯍꯥꯟꯕ ꯀꯩꯅꯣ ꯇꯧꯏ ꯍꯔꯥꯎ ꯀꯨꯝꯍꯩ ꯄꯥꯡꯊꯣꯛꯏ